ꯑꯧ ꯃꯥꯅꯤ ꯑꯧ ꯀꯔꯤ ꯍꯥꯏꯒꯦ ꯎꯝ ꯍꯥꯏꯔꯛꯑꯣ

ꯑꯣ ꯑꯗꯣ ꯑꯩꯈꯣꯏ ꯑꯩꯁꯨ ꯏꯊꯟꯇꯥꯅꯕꯨꯗꯤ ꯉꯝꯃꯣꯏꯕꯀꯣ ꯑꯗꯣ ꯑꯩꯈꯣꯏ ꯁ꯭ꯇꯥꯐ ꯃꯌꯥꯝꯁꯤ ꯈꯟꯅꯔꯒꯦ ꯑꯗꯣ ꯄ꯭ꯔꯤꯟꯁꯤꯄꯦꯜꯗꯁꯨ ꯍꯥꯏꯔꯒ ꯅꯣꯏ ꯁ꯭ꯇꯥꯐ ꯅꯣꯏꯒꯤ ꯀꯩꯒꯤ ꯀꯦꯞꯇꯦꯟꯁꯤꯡꯁꯨ ꯈꯔ ꯂꯥꯛꯑꯣ ꯑꯗꯨꯗꯨꯒ ꯃꯟꯗꯦ ꯅꯨꯃꯤꯠꯁꯤꯗ ꯃꯦꯇꯤꯡ ꯑꯃ ꯇꯧꯔꯁꯦ ꯑꯗꯨꯗꯨꯒ ꯍꯥꯏꯔꯁꯦ ꯍꯣꯏ ꯍꯣꯏ ꯐꯔꯦ ꯐꯔꯦ